ꯍꯣꯏ ꯑꯩꯅ ꯂꯩꯔꯤꯕ ꯃꯐꯝꯁꯤꯗ ꯏꯟꯇꯔꯇꯦꯟꯃꯦꯟꯒꯤ ꯑꯣꯏꯅ ꯌꯥꯝꯅ ꯑꯩꯉꯣꯟꯗ ꯁꯦꯇꯤꯁꯐꯥꯏ ꯑꯣꯏ ꯃꯅꯤꯄꯨꯔꯗ ꯏꯟꯇꯔꯇꯦꯟꯃꯦꯟꯒꯤ ꯃꯐꯝ ꯖꯒꯥ ꯃꯔꯥꯡ ꯀꯥꯏꯅ ꯂꯩ ꯃꯐꯝ ꯈꯔ ꯑꯣꯏꯅ ꯍꯥꯏꯔꯕꯗ ꯂꯣꯛꯇꯥꯛ ꯄꯥꯠ ꯁꯤꯔꯣꯏ ꯍꯤꯜ ꯑꯃꯗꯤ ꯍꯥꯟꯅꯗꯒꯤ ꯂꯩꯖꯔꯛꯂꯕ ꯊꯥꯏꯅꯗꯒꯤ ꯍꯧꯅ ꯅꯤꯡꯊꯧ ꯄꯥꯜꯂꯤꯉꯩ ꯃꯇꯝꯗꯒꯤ ꯂꯩꯔꯛꯂꯕ ꯀꯪꯂꯥ ꯑꯃꯅꯤ ꯃꯁꯤꯗ ꯀꯪꯂꯥꯒꯤ ꯃꯊꯥꯏ ꯊꯥꯏꯅꯗꯒꯤ ꯂꯥꯏꯐꯝꯂꯦꯟ ꯀꯌꯥ ꯑꯃꯁꯨ ꯂꯩ ꯃꯁꯤꯗ ꯂꯥꯏꯐꯝꯂꯦꯟꯁꯤꯡꯁꯤꯕꯨ ꯑꯩꯈꯣꯏꯅ ꯌꯦꯡꯕ ꯆꯪꯗꯨꯅ ꯑꯃꯗꯤ ꯃꯁꯤꯗ ꯑꯩꯈꯣꯏ ꯐꯦꯃꯤꯂꯤ ꯑꯣꯏꯕ ꯏꯃꯨꯡ ꯃꯅꯨꯡꯒꯤ ꯑꯣꯏꯕ ꯃꯇꯝ ꯀꯌꯥ ꯀꯥꯏꯊꯣꯛꯄ ꯑꯃꯗꯤ ꯑꯩꯈꯣꯏꯕꯨ ꯏꯟꯇꯔꯇꯦꯟꯃꯦꯟ ꯇꯧꯕꯗ ꯀꯌꯥ ꯑꯃ ꯃꯇꯦꯡ ꯄꯥꯡꯉꯤ ꯑꯩꯈꯣꯏꯅ ꯂꯣꯛꯇꯥꯛ ꯄꯥꯠ ꯑꯃꯨꯛ ꯍꯥꯏꯔꯕꯗ ꯂꯣꯛꯇꯥꯛ ꯄꯥꯠꯇ ꯁꯉꯥꯏ ꯂꯩꯗꯨꯅ ꯄ꯭ꯔꯤꯊꯤꯕꯤꯗ ꯑꯃꯈꯛꯇꯪ ꯂꯩꯕ ꯁꯉꯥꯏ ꯍꯥꯏꯕ ꯁꯥ ꯑꯗꯨ ꯁꯖꯤꯗꯨ ꯂꯩꯗꯨꯅ ꯑꯩꯈꯣꯏꯒꯤ ꯌꯦꯡꯕꯝ ꯀꯣꯏꯕꯝ ꯂꯥꯡꯕꯝ ꯀꯌꯥ ꯑꯃ ꯄꯤ ꯃꯐꯝ ꯀꯌꯥ ꯑꯁꯤꯗ ꯑꯩꯈꯣꯏ ꯄꯤꯛꯅꯤꯛ ꯁꯤꯟꯗꯨꯅ ꯂꯝ ꯀꯣꯏꯕ ꯀꯌꯥ ꯑꯃ ꯆꯠꯂꯤ ꯑꯃꯗꯤ ꯆꯥꯛ ꯆꯥꯅꯕ ꯍꯩꯖꯥꯟꯅꯕ ꯀꯌꯥ ꯑꯃꯁꯨ ꯇꯧꯋꯤ ꯑꯩꯈꯣꯏꯅ ꯁꯤꯔꯣꯏ ꯆꯤꯡ ꯍꯥꯏꯔꯕꯗ ꯁꯤꯔꯣꯏ ꯆꯤꯡꯁꯤꯗ ꯑꯩꯈꯣꯏ ꯁꯤꯔꯣꯏ ꯂꯤꯂꯤ ꯍꯥꯏꯕ ꯂꯩ ꯃꯈꯜ ꯑꯃ ꯍꯧꯋꯤ ꯃꯁꯤ ꯃꯐꯝ ꯑꯃꯠꯇꯗ ꯐꯪꯗꯦ ꯄ꯭ꯔꯤꯊꯤꯕꯤꯒꯤ ꯃꯁꯤ ꯁꯤꯔꯣꯏ ꯍꯤꯜꯁꯤꯗ ꯐꯪꯗꯨꯅ ꯁꯤꯔꯣꯏ ꯆꯤꯡꯁꯤꯗ ꯐꯪꯗꯨꯅ ꯑꯩꯈꯣꯏꯅ ꯌꯦꯡꯕ ꯀꯌꯥ ꯑꯃ ꯆꯠꯂꯤ ꯑꯩꯈꯣꯏꯅ ꯁꯤꯔꯣꯏ ꯆꯤꯡꯁꯤꯗ ꯁꯤꯔꯣꯏ ꯂꯤꯂꯤꯒꯤ ꯑꯣꯏꯕ ꯐꯦꯁꯇꯤꯚꯦꯜ ꯀꯨꯝꯍꯩ ꯀꯌꯥ ꯑꯃꯁꯨ ꯁꯤꯟꯗꯨꯅ ꯄꯥꯡꯊꯣꯛꯏ ꯏꯁꯇꯦꯠꯀꯤ ꯑꯣꯏꯕ ꯀꯨꯝꯍꯩ ꯁꯤꯔꯣꯏ ꯂꯤꯂꯤ ꯐꯦꯁꯇꯤꯚꯦꯜ ꯄꯥꯡꯊꯣꯛꯇꯨꯅ ꯑꯩꯈꯣꯏꯅ ꯃꯁꯤꯗ ꯌꯦꯡꯕ ꯆꯠꯇꯨꯅ ꯀꯣꯏꯕ ꯂꯥꯡꯕ ꯀꯌꯥ ꯑꯃ ꯇꯧꯋꯤ ꯃꯁꯤꯗ ꯅꯨꯃꯤꯗꯥꯡ ꯑꯍꯤꯡ ꯂꯦꯛꯅꯕ ꯀꯌꯥ ꯑꯃ ꯁꯤꯜꯂꯤ ꯑꯃꯗꯤ ꯃꯁꯤꯕꯨ ꯑꯩꯈꯣꯏꯅ ꯀꯣꯏꯕ ꯆꯠꯇꯨꯅ ꯀꯌꯥ ꯑꯃ ꯅꯨꯡꯉꯥꯏꯕ ꯀꯌꯥ ꯑꯃ ꯐꯣꯡꯗꯣꯛꯂꯤ ꯑꯃꯗꯤ ꯑꯩꯈꯣꯏꯅ ꯃꯅꯤꯄꯨꯔꯗ ꯒꯥꯔꯗꯦꯟ ꯂꯩꯀꯣꯜꯅꯆꯤꯡꯕ ꯃꯐꯝ ꯀꯌꯥ ꯑꯃ ꯑꯇꯩ ꯑꯩꯈꯣꯏꯅ ꯅꯨꯡꯉꯥꯏꯕ ꯀꯣꯏꯕ ꯂꯥꯡꯕ ꯀꯌꯥ ꯑꯃꯁꯨ ꯆꯠꯂꯤ ꯃꯐꯝ ꯃꯐꯝꯗ ꯃꯅꯤꯄꯨꯔꯒꯤ ꯆꯤꯡꯅ ꯀꯣꯏꯅ ꯂꯩꯕꯅ ꯃꯔꯝ ꯑꯣꯏꯗꯨꯅ ꯆꯤꯡꯒꯤ ꯑꯣꯏꯕ ꯍꯥꯏꯀꯤꯡ ꯀꯌꯥ ꯑꯃꯁꯨ ꯆꯠꯂꯤ ꯑꯃꯗꯤ ꯏꯃꯨꯡ ꯃꯅꯨꯡꯁꯤꯡ ꯆꯠꯄ ꯌꯥꯕ ꯄꯤꯛꯅꯤꯛ ꯏꯁꯝ ꯁꯝꯅ ꯍꯥꯏꯔꯕꯗ ꯃꯐꯥꯎ ꯗꯥꯝ ꯈꯨꯒꯥ ꯗꯥꯝ ꯀꯌꯥ ꯑꯃ ꯑꯗꯨꯝ ꯁꯤ ꯆꯠꯇꯅ ꯅꯨꯡꯉꯥꯏꯕ ꯏꯁꯤꯡꯒꯤ ꯅꯨꯡꯉꯥꯏꯕ ꯀꯌꯥ ꯑꯃꯁꯨ ꯂꯧꯔꯤ ꯂꯧꯋꯤ ꯃꯅꯤꯄꯨꯔꯗ ꯑꯗꯨꯛꯀꯤ ꯃꯇꯤꯛ ꯏꯟꯇꯔꯇꯦꯟꯃꯦꯟ ꯇꯧꯕ ꯌꯥꯕ ꯃꯐꯝ ꯀꯌꯥ ꯑꯃ ꯂꯩ ꯑꯩꯈꯣꯏꯅ ꯃꯅꯤꯄꯨꯔꯗ ꯂꯩꯕ ꯃꯇꯝꯗ ꯑꯗꯨꯛꯀꯤ ꯃꯇꯤꯛ ꯅꯨꯡꯉꯥꯏꯕ ꯀꯌꯥ ꯑꯃ ꯐꯥꯎꯒꯅꯤ ꯃꯔꯝꯗꯤ ꯑꯩꯈꯣꯏꯗ ꯏꯟꯇꯔꯇꯦꯟꯃꯦꯟ ꯇꯧꯕ ꯌꯥꯕꯒꯤ ꯈꯨꯗꯣꯡꯆꯥꯕ ꯀꯌꯥ ꯑꯃ ꯂꯩ

ꯁꯣꯛꯄꯗꯨ ꯐꯅꯕ ꯑꯃꯗꯤ ꯀꯔꯤ ꯀꯔꯤ ꯇꯧꯅꯕ ꯍꯣꯠꯅꯕ ꯃꯇꯝꯗ ꯍꯤꯗꯥꯛ ꯂꯥꯡꯊꯛ ꯆꯧꯏ ꯃꯗꯨ ꯃꯅꯥꯛ ꯅꯛꯄ ꯗꯤꯄꯥꯔꯠꯃꯦꯟꯇꯜ ꯏꯁꯇꯣꯔ ꯅꯠꯇ꯭ꯔꯒ ꯐꯥꯔꯃꯥꯁꯤꯁꯤꯡ ꯂꯩꯔꯕꯗꯤ ꯃꯗꯨꯗ ꯏꯔꯥꯏ ꯂꯥꯏꯅ ꯂꯧꯕ ꯌꯥꯒꯅꯤ ꯑꯃꯗꯤ ꯃꯅꯤꯄꯨꯔꯗ ꯂꯝꯕꯤ ꯊꯣꯡ ꯐꯠꯇꯕꯅ ꯃꯔꯝ ꯑꯣꯏꯗꯨꯅ ꯑꯩꯈꯣꯏꯅ ꯀꯣꯏꯕ ꯆꯠꯄ ꯂꯥꯡꯕ ꯃꯇꯝꯗ ꯆꯠꯄ ꯃꯇꯝꯗ ꯃꯗꯨꯅ ꯈꯨꯗꯣꯡꯊꯤꯕ ꯀꯌꯥ ꯑꯃ ꯂꯝꯕꯤꯒꯤ ꯈꯨꯗꯣꯡꯊꯤꯕ ꯀꯌꯥ ꯑꯃꯁꯨ ꯅꯪꯍꯟꯕ ꯌꯥꯏ ꯃꯗꯨꯅ ꯈꯨꯗꯣꯡꯊꯤꯕꯁꯤꯡ ꯑꯗꯨ ꯊꯣꯛꯇꯅꯕ ꯃꯅꯤꯄꯨꯔꯗ ꯇ꯭ꯔꯥꯐꯤꯛ ꯔꯨꯜ ꯑꯃꯗꯤ ꯂꯝꯕꯤ ꯀꯌꯥ ꯊꯣꯡꯁꯤꯡ ꯑꯁꯤ ꯐꯖꯅ ꯁꯦꯝꯕ ꯃꯊꯧ ꯇꯥꯏ ꯂꯝꯕꯤꯗ ꯄꯣꯠ ꯍꯣꯜꯁꯤꯡ ꯂꯩꯕꯅ ꯂꯝꯕꯤꯗ ꯒꯥꯔꯤ ꯑꯦꯛꯁꯤꯗꯦꯟ ꯀꯌꯥ ꯑꯃ ꯊꯣꯛꯍꯜꯂꯤ ꯃꯗꯨꯅ ꯑꯩꯈꯣꯏꯅ ꯃꯅꯤꯄꯨꯔꯒꯤ ꯀꯣꯏꯕ ꯂꯥꯡꯕ ꯆꯠꯄ ꯃꯇꯝꯗ ꯈꯨꯗꯣꯡꯊꯤꯕ ꯀꯌꯥ ꯑꯃꯁꯨ ꯅꯪꯍꯜꯂꯤ ꯃꯗꯨ ꯇꯧꯗꯅꯕ ꯃꯊꯧ ꯇꯥꯏ ꯃꯅꯤꯄꯨꯔꯁꯤꯗ ꯑꯗꯨꯛꯀꯤ ꯃꯇꯤꯛ ꯏꯟꯇꯔꯇꯦꯟꯃꯦꯟ ꯇꯧꯕ ꯌꯥꯕ ꯃꯐꯝ ꯀꯌꯥ ꯑꯃꯁꯨ ꯂꯩ ꯍꯟꯗꯛꯇꯁꯨ ꯏꯅꯧ ꯅꯧꯅ ꯑꯦꯃ꯭ꯌꯨꯁꯃꯦꯟ ꯄꯥꯛ ꯑꯃꯁꯨ ꯍꯥꯡꯇꯣꯛꯈꯤ ꯃꯗꯨ ꯄꯥꯛ ꯑꯗꯨ ꯑꯗꯨꯛꯀꯤ ꯃꯇꯤꯛ ꯅꯨꯡꯉꯥꯏ ꯋꯥꯇꯔ ꯑꯦꯃ꯭ꯌꯨꯁꯃꯦꯟ ꯄꯥꯛꯅꯤ ꯃꯗꯨ ꯍꯩꯉꯥꯡꯗꯅꯤ ꯃꯗꯨ ꯑꯗꯨꯛꯀꯤ ꯃꯇꯤꯛ ꯅꯨꯡꯉꯥꯏ ꯃꯌꯥꯝ ꯏꯁꯤꯡꯗ ꯆꯣꯡ ꯐꯟꯗꯨꯅ ꯁꯥꯟꯅꯕ ꯑꯗꯒꯤ ꯅꯥꯟꯗꯕꯤ ꯁꯥꯟꯅꯕ ꯀꯌꯥ ꯑꯃ ꯇꯧꯋꯤ ꯃꯗꯨ ꯑꯩꯈꯣꯏꯅ ꯍꯦꯟꯅ ꯍꯦꯟꯅ ꯆꯥꯎꯈꯠꯍꯟꯅꯕ ꯒꯣꯃꯦꯟꯒꯤ ꯃꯤꯠꯌꯦꯡ ꯀꯌꯥ ꯑꯃ ꯆꯪꯁꯤꯟꯕꯝ ꯊꯣꯛꯏ ꯃꯁꯤ ꯑꯩꯈꯣꯏꯅ ꯃꯁꯤ ꯃꯅꯤꯄꯨꯔꯒꯤ ꯏꯝꯄ꯭ꯔꯨꯞꯃꯦꯟ ꯍꯥꯏꯗꯤ ꯏꯟꯇꯔꯇꯦꯟꯃꯦꯟ ꯑꯣꯏꯅ ꯅꯨꯡꯉꯥꯏꯅꯕ ꯍꯣꯠꯅꯕꯗ ꯇꯥꯏ